ꯏꯟꯗꯤꯌꯥꯗ ꯔꯤꯂꯤꯖꯟꯁꯤ ꯌꯥꯝꯅ ꯃꯔꯨ ꯑꯣꯏ ꯑꯇꯣꯞꯄ ꯑꯇꯣꯞꯄ ꯃꯥꯂꯦꯝꯒꯤ ꯑꯇꯣꯞꯄ ꯀꯟꯇ꯭ꯔꯤ ꯑꯃꯠꯇꯗ ꯏꯟꯗꯤꯌꯥꯗ ꯂꯩꯔꯤꯕ ꯔꯤꯂꯤꯖꯟ ꯃꯤꯛꯁ ꯁꯨꯃꯥꯏꯅ ꯂꯩꯔꯝꯃꯣꯏ ꯔꯤꯂꯤꯖꯟꯁꯤ ꯔꯤꯂꯤꯖꯟ ꯈꯨꯗꯤꯡꯃꯛ ꯅꯨꯡꯁꯤ ꯆꯥꯟꯅꯕ ꯂꯩ ꯄꯤꯁꯐꯨꯜ ꯑꯣꯏꯅ ꯂꯩ ꯑꯇꯣꯞꯄ ꯀꯟꯇ꯭ꯔꯤꯁꯤꯡꯒ ꯍꯥꯏꯅꯔꯨꯔꯒꯗꯤ ꯍꯧꯖꯤꯛ ꯍꯧꯖꯤꯛ ꯃꯨꯁꯂꯤꯝ ꯉꯥꯛꯇ ꯂꯩꯔꯤꯕ ꯏꯔꯥꯟ ꯑꯦꯟ ꯁꯥꯎꯗꯤ ꯑꯔꯥꯕꯤꯌꯥ ꯁ꯭ꯌꯥ ꯑꯦꯟ ꯁꯨꯅꯤ ꯃꯣꯏ ꯃꯣꯏꯁꯤꯡꯁꯤ ꯅꯨꯡꯁꯤꯅꯗꯦ ꯑꯩꯈꯣꯏ ꯏꯟꯗꯤꯌꯥꯗ ꯂꯩꯔꯤꯕ ꯑꯇꯣꯞ ꯑꯇꯣꯞꯄ ꯍꯤꯟꯗꯨꯁꯤꯡ ꯃꯨꯁꯂꯤꯝ ꯈ꯭ꯔꯤꯁꯇꯤꯌꯥꯟ ꯄꯨꯝꯅꯃꯛꯁꯤ ꯂꯩꯔꯒꯁꯨ ꯑꯩꯈꯣꯏꯗꯤ ꯌꯨꯅꯤꯇꯤ ꯏꯟ ꯗꯥꯏꯚꯔꯁꯤꯇꯤꯁꯤ ꯉꯥꯛꯅ ꯂꯩ ꯅꯨꯡꯁꯤ ꯆꯥꯟꯅꯅ ꯂꯩ ꯑꯃꯅ ꯑꯃꯕꯨ ꯑꯟꯗꯔꯁꯇꯦꯟꯗꯤꯡ ꯂꯩꯅꯅ ꯂꯩꯅꯩ ꯂꯥꯏꯅꯤꯡ ꯂꯤꯆꯠ ꯃꯥꯟꯅꯗ꯭ꯔꯁꯨ ꯅꯨꯡꯁꯤ ꯆꯥꯅꯅ ꯑꯃꯒꯤ ꯃꯇꯦꯡ ꯑꯃꯅ ꯄꯥꯡꯅꯔꯒ ꯂꯩ ꯌꯥꯝꯅ ꯐꯕ ꯏꯟꯗꯤꯌꯥꯒꯤ ꯌꯨꯅꯤꯇꯤ ꯏꯟ ꯗꯥꯏꯚꯔꯁꯤꯇꯤ ꯂꯩꯕ